ꯃꯅꯤꯄꯨꯔꯗ ꯑꯩꯈꯣꯏꯒꯤ ꯍꯔꯥꯎ ꯀꯨꯝꯍꯩꯒꯤ ꯃꯇꯤꯛ ꯃꯌꯥꯏꯒꯤꯗꯃꯛ ꯈꯪꯅꯔꯤꯕ ꯃꯔꯨ ꯑꯣꯏꯕ ꯅꯥꯠꯀꯤ ꯑꯣꯏꯕ ꯊꯧꯔꯝꯁꯤꯡꯗꯤ ꯂꯥꯏ ꯍꯔꯥꯎꯕ ꯂꯥꯏ ꯍꯔꯥꯎꯕꯗ ꯏꯔꯥꯠ ꯊꯧꯅꯤꯕ ꯂꯥꯏ ꯈꯣꯏꯔꯝꯕ ꯁꯤꯒꯨꯝꯕ ꯑꯗꯒꯤ ꯖꯒꯣꯏ ꯁꯥꯕ ꯏꯁꯩ ꯁꯛꯄ ꯁꯤꯒꯨꯝꯕ ꯈꯔ ꯂꯩꯔꯒ ꯈꯔ ꯈꯔ ꯂꯩꯔꯦ ꯑꯗꯨꯒ ꯊꯥꯕꯜ ꯆꯣꯡꯕ ꯊꯥꯕꯜ ꯆꯣꯡꯕꯗ ꯑꯩꯈꯣꯏꯒꯤ ꯄꯥꯈꯪ ꯂꯩꯁꯥꯕꯤ ꯑꯗꯨꯛꯀꯤ ꯃꯇꯤꯛ ꯅꯨꯡꯉꯥꯏꯕ ꯍꯔꯥꯎꯕ ꯑꯗꯨꯛꯀꯤ ꯃꯇꯤꯛ ꯕꯥꯕꯣꯛꯁꯤꯡꯗꯁꯨ ꯅꯨꯡꯉꯥꯏꯕ ꯑꯗꯨꯛꯀꯤ ꯃꯇꯤꯛ ꯐꯥꯎꯋꯦ ꯑꯗꯨꯒ ꯑꯩꯈꯣꯏꯒꯤ ꯃꯨꯛꯅꯥ ꯁꯥꯟꯅꯕ ꯃꯨꯛꯅꯥ ꯁꯒꯣꯜ ꯀꯥꯡꯖꯩ ꯁꯤꯒꯨꯝꯕꯅ ꯆꯤꯡꯕ ꯁꯤꯡꯁꯦ ꯅꯥꯠꯀꯤ ꯑꯣꯏꯕ ꯃꯁꯥꯟꯅ ꯁꯤꯡꯅꯦ ꯍꯥꯏꯅꯤꯡꯉꯦ ꯑꯗꯨꯒ ꯃꯁꯥꯟꯅꯁꯤꯡꯁꯦ ꯑꯗꯨꯛꯀꯤ ꯃꯇꯤꯛ ꯅꯨꯡꯉꯥꯏꯕ ꯑꯗꯨꯛꯀꯤ ꯃꯇꯤꯛ ꯐꯖꯕ ꯑꯩꯈꯣꯏ ꯅꯥꯠꯀꯤ ꯑꯣꯏꯕ ꯊꯧꯔꯝ ꯉꯥꯛꯇꯅꯤ ꯃꯁꯤꯗ ꯁꯥꯟꯅꯔꯤꯕ ꯑꯃꯗꯤ ꯕꯥꯕꯣꯛꯁꯤꯡꯁꯨ ꯑꯗꯨꯛꯀꯤ ꯃꯇꯤꯛ ꯍꯔꯥꯎꯕ ꯇꯌꯥꯝꯕ ꯄꯣꯛꯑꯦ ꯌꯦꯡꯕꯗꯁꯨ ꯑꯗꯨꯛꯀꯤ ꯃꯇꯤꯛ ꯅꯨꯡꯉꯥꯏꯕ ꯉꯥꯛꯇꯅꯦ ꯑꯗꯨꯛꯀꯤ ꯃꯇꯤꯛ ꯐꯖꯕ ꯑꯩꯈꯣꯏꯒꯤ ꯏꯅꯥꯠꯀꯤ ꯂꯥꯏꯅꯤꯡꯒꯤ ꯑꯣꯏꯕ ꯃꯁꯥꯟꯅ ꯑꯃꯗꯤ ꯊꯧꯔꯝꯁꯤꯡ ꯉꯥꯛꯇꯅꯦ ꯂꯥꯏ ꯍꯔꯥꯎꯕꯗ ꯌꯦꯡꯂꯤꯕ ꯃꯤꯌꯥꯝꯁꯤꯡꯁꯨ ꯑꯗꯨꯛꯀꯤ ꯃꯇꯤꯛ ꯊꯋꯥꯏ ꯌꯥꯎꯅ ꯌꯦꯡꯅꯩ ꯑꯗꯨꯒ ꯑꯩꯈꯣꯏꯒꯤ ꯖꯒꯣꯏ ꯁꯔꯤꯕ ꯏꯆꯜ ꯑꯣꯔ ꯑꯉꯥꯡꯁꯤꯡꯁꯨ ꯑꯗꯨꯛꯀꯤ ꯃꯇꯤꯛ ꯊꯋꯥꯏ ꯌꯥꯎꯅ ꯖꯒꯣꯏ ꯁꯥꯏ ꯊꯥꯕꯜ ꯆꯣꯡꯕꯗꯕꯨ ꯍꯥꯏꯔꯁꯨ ꯑꯗꯨꯛꯀꯤ ꯃꯇꯤꯛ ꯊꯋꯥꯏ ꯌꯥꯎꯅ ꯊꯥꯕꯜ ꯆꯣꯡꯕ ꯑꯗꯒꯤ ꯐꯖꯅ ꯆꯣꯡꯅꯩ ꯑꯗꯨꯛꯀꯤ ꯃꯇꯤꯛ ꯌꯦꯡꯕꯗ ꯅꯨꯉꯥꯏꯅꯕ ꯑꯗꯨꯛꯀꯤ ꯃꯇꯤꯛ ꯐꯖꯅꯕ ꯃꯑꯣꯡꯗ ꯑꯗꯨꯛꯀꯤ ꯃꯇꯤꯛ ꯌꯦꯡꯕꯗ ꯅꯨꯉꯥꯏꯅꯕ ꯐꯖꯅ ꯆꯣꯡꯏ